ꯑꯗꯨ ꯑꯩꯅ ꯄꯥꯝꯖꯕ ꯐꯤ ꯂꯣꯟꯕꯒꯤ ꯑꯣꯏꯕ ꯂꯥꯏꯔꯤꯛ ꯌꯨꯇꯨꯞ ꯆꯦꯅꯦꯜ ꯁꯣꯁꯤꯌꯦꯜ ꯃꯦꯗꯤꯌꯥ ꯑꯦꯛꯀꯥꯎꯟ ꯅꯆꯤꯡꯕ ꯑꯃꯗꯤ ꯂꯩꯇꯦ ꯑꯩꯅ ꯑꯩꯒꯤ ꯌꯥꯝ ꯌꯥꯝ ꯀꯞꯄ ꯃꯤꯗꯒꯤ ꯅꯠꯇ꯭ꯔꯒ ꯑꯩꯒꯤ ꯃꯔꯨꯞꯁꯤꯡꯗ ꯑꯗꯨꯝ ꯐꯤ ꯂꯣꯟꯕ ꯊꯝꯂꯤꯕꯅꯤ ꯑꯃꯨꯛꯀ ꯑꯩꯍꯥꯛꯀꯤ ꯈꯣꯡꯅꯥꯏꯗꯕ ꯑꯩꯈꯣꯏ ꯐꯤ ꯂꯣꯟꯕꯒꯤ ꯃꯇꯨ ꯈꯨꯔꯝꯅ ꯎꯠꯄꯒꯤ ꯍꯥꯏꯗꯤ ꯑꯩꯈꯣꯏ ꯈꯨꯟꯗ ꯍꯦꯟꯗꯤꯀ꯭ꯔꯥꯐꯁꯨ ꯒꯨꯝꯕ ꯂꯩꯕ ꯃꯇꯝꯗ ꯑꯩꯁꯨ ꯌꯥꯎꯔꯛꯄꯅꯤ ꯑꯗꯨꯒꯤꯗꯃꯛ ꯑꯩꯒꯤ ꯐꯤ ꯂꯣꯜꯂꯤꯕ ꯐꯤꯁꯤꯡ ꯈꯨꯠꯅꯥꯏꯕ ꯂꯩꯕ ꯃꯤꯁꯤꯡꯅ ꯈꯨꯟꯂꯒ ꯂꯣꯟꯅꯔꯛꯄꯅꯤ ꯁꯦꯜ ꯊꯝꯅꯕ ꯑꯗꯨꯝ ꯇꯧꯕꯅꯤ